ꯍꯜꯂꯣ

ꯁꯤꯒꯤ ꯇꯣꯞ ꯇꯣꯞꯄ ꯃꯁꯛ ꯈꯔ ꯍꯥꯏꯕꯤꯎꯅꯦ

ꯍꯥꯟꯅꯗꯤ ꯇꯥꯖꯈ꯭ꯔꯦ ꯑꯗꯣ ꯐꯖꯅꯗꯤ ꯈꯪꯗꯕ ꯑꯗꯨꯒ ꯁꯤꯒ ꯁꯨꯕꯥꯁꯆꯟꯗ꯭ꯔꯥ ꯕꯣꯁꯀꯁꯤꯅ ꯀꯔꯤ ꯃꯔꯤ ꯂꯩꯅꯔꯤꯅꯣ ꯃꯥꯒꯤ ꯃꯔꯨꯇꯤ ꯑꯃꯁꯨ ꯆꯥꯎꯅ ꯊꯦꯠꯄꯒꯨꯝ ꯇꯧꯏ ꯍꯜꯂꯣ ꯇꯥꯕꯤꯗ꯭ꯔꯕꯣ ꯑꯩꯅ ꯍꯥꯏꯖꯩꯁꯦ ꯑꯧ ꯁꯨꯕꯥꯁꯆꯟꯗ꯭ꯔꯥ ꯕꯣꯁꯀꯤ ꯃꯨꯔꯇꯤ ꯑꯃꯁꯨ ꯂꯩꯕ ꯎꯕ ꯁꯤꯒꯤ ꯃꯨꯔꯇꯤꯁꯤꯒ ꯑꯥꯏ ꯑꯦꯟ ꯑꯦ ꯃ꯭ꯌꯨꯖꯝꯁꯤꯒꯅ ꯀꯔꯤ ꯃꯔꯤ ꯂꯩꯅꯩꯅꯣ ꯃ꯭ꯌꯨꯖꯝꯁꯤꯒꯤ ꯀꯔꯝ ꯀꯔꯝꯕ ꯃꯐꯝ ꯌꯦꯡꯕ ꯌꯥꯕꯒꯤ ꯑꯩꯈꯣꯏꯅ ꯐꯣꯇꯣꯒꯨꯝꯕ ꯀꯩꯒꯨꯝꯕꯗꯤ ꯀꯥꯞꯄ ꯌꯥꯕꯒꯤ ꯑꯌꯥꯕꯗꯤ ꯄꯤꯕ꯭ꯔꯥ ꯀꯃꯥꯏꯅ ꯇꯧꯒꯦ ꯃ꯭ꯌꯨꯖꯝ ꯃꯅꯨꯡꯗꯁꯨ ꯌꯥꯕꯤꯗꯣꯏꯔꯥ ꯍꯥꯏꯁꯦ

ꯑꯍꯥꯟꯕ ꯑꯣꯏꯅ ꯂꯥꯛꯆꯕꯅꯤ ꯃꯣꯏꯔꯥꯡ ꯂꯣꯛꯇꯥꯛꯁꯨ ꯑꯝꯇ ꯆꯠꯇ꯭ꯔꯤꯌꯦ ꯑꯍꯥꯟꯕꯅꯦ ꯂꯥꯛꯆꯔꯤꯁꯦ ꯁꯤꯗ ꯍꯥꯟꯅ

ꯁꯤ ꯂꯣꯏꯔꯒ ꯆꯠꯄꯥꯗꯨꯅꯤ ꯅꯧꯅ ꯁꯦꯝꯒꯠꯂꯒ ꯑꯃꯨꯛ ꯁꯪꯒꯥꯕꯒꯨꯝꯕꯁꯨ ꯄꯥꯡꯊꯣꯛꯑꯣꯏꯗꯔꯥ ꯅꯪ ꯁꯦꯝꯒꯠꯄ ꯀꯥꯡꯕꯨꯁꯦ ꯑꯃꯨꯛ ꯇꯣꯉꯥꯟꯅ ꯁꯪꯒꯥꯗꯦ ꯁꯣꯝꯗ ꯁꯪ ꯃꯆꯥ ꯃꯆꯥ ꯎꯔꯤꯕꯁꯤꯡꯁꯦ ꯁꯤꯁꯤꯒꯤ ꯃꯔꯝꯗꯨ ꯈꯔ ꯍꯥꯏꯕꯤꯎꯅꯦ ꯁꯣꯝꯗ ꯁꯪ ꯃꯆꯥ ꯃꯆꯥ ꯎꯔꯤꯕꯁꯤꯡꯁꯦ ꯁꯤꯒꯤ ꯃꯔꯝꯗꯗꯤ ꯍꯥꯏꯕꯤꯎ ꯅꯠꯆꯗꯦ ꯌꯨꯝꯗ ꯃꯥꯟꯅꯗꯕ ꯐꯨꯝꯗꯤ ꯃꯊꯛꯀꯤ ꯅꯠꯇꯕ ꯑꯥꯏ ꯑꯦꯟ ꯑꯦ ꯃꯌꯨꯖꯝꯁꯤꯒꯤ ꯑꯅꯧꯕ ꯁꯥꯒꯠꯄ ꯁꯔꯨꯛꯁꯤꯗ ꯁꯪ ꯃꯆꯥ ꯃꯆꯥ ꯑꯩꯈꯣꯏꯅ ꯎꯏꯗꯅ ꯑꯣ ꯍꯣꯏ ꯑꯗꯨꯝ ꯋꯦꯗꯔꯁꯤꯁꯨ ꯑꯗꯨꯝ ꯅꯨꯡꯉꯥꯏꯕ ꯑꯣꯏ